ꯏꯟꯗ꯭ꯌꯥꯒꯤ ꯃꯦꯗ꯭ꯌꯥꯒꯤ ꯃꯇꯥꯡꯗ ꯑꯩꯅ ꯀꯔꯤ ꯈꯟꯕꯒꯦ ꯍꯥꯏꯔꯒꯗꯤ ꯑꯩꯈꯣꯏꯒꯤ ꯏꯟꯗ꯭ꯌꯥꯁꯦ ꯄ꯭ꯔꯤꯊꯤꯕꯤ ꯄꯨꯝꯕꯒꯤ ꯃꯥꯂꯦꯝ ꯄꯨꯝꯕꯒꯤ ꯑꯣꯏꯅ ꯈ꯭ꯋꯥꯏꯗꯒꯤ ꯆꯥꯎꯕ ꯗꯦꯃꯣꯀ꯭ꯔꯦꯠ ꯗꯦꯃꯣꯀ꯭ꯔꯦꯁꯤ ꯆꯠꯄ ꯂꯩꯕꯥꯛꯅꯦ ꯍꯥꯏ ꯂꯣꯏꯅ ꯂꯣꯏꯅꯅ ꯑꯩꯈꯣꯏꯒꯤ ꯏꯟꯗ꯭ꯌꯥ ꯍꯥꯏꯔꯤꯕꯁꯦ ꯄꯣꯄꯨꯂꯦꯁꯟꯁꯨ ꯍꯧꯖꯤꯛ ꯆꯥꯏꯅꯥꯗꯒꯤ ꯍꯦꯜꯂꯛꯇꯨꯅ ꯈ꯭ꯋꯥꯏꯗꯒꯤ ꯌꯥꯝꯅ ꯄꯣꯄꯨꯂꯦꯁꯟ ꯌꯥꯝꯕ ꯂꯝ ꯑꯃꯁꯨ ꯑꯣꯏꯕꯅ ꯑꯩꯈꯣꯏꯒꯤ ꯅꯣꯡꯃꯗ ꯊꯣꯛꯏꯕ ꯊꯧꯗꯣꯛ ꯋꯥꯊꯣꯛꯁꯤꯡ ꯑꯁꯤ ꯑꯗꯨꯛꯀꯤ ꯃꯇꯤꯛ ꯌꯥꯝꯅ ꯊꯣꯛꯏ ꯑꯗꯨꯒ ꯆꯥꯟꯅꯅ ꯑꯗꯨꯛꯀꯤ ꯃꯇꯤꯛ ꯑꯩꯈꯣꯏꯒꯤ ꯄꯥꯎ ꯄꯥꯎ ꯐꯣꯡꯅꯕ ꯑꯩꯈꯣꯏꯒꯤ ꯆꯦꯅꯦꯜ ꯑꯗꯨꯒ ꯑꯩꯈꯣꯏꯒꯤ ꯃꯦꯗ꯭ꯌꯥ ꯃꯌꯥꯝ ꯑꯃ ꯂꯩ ꯃꯁꯤ ꯃꯌꯥꯝꯁꯤ ꯃꯅꯨꯡꯗ ꯑꯩꯈꯣꯏꯒꯤ ꯑꯩꯈꯣꯏꯒꯤ ꯊꯣꯛꯏꯕ ꯊꯧꯗꯣꯛꯁꯤꯡ ꯑꯁꯤ ꯌꯥꯝ ꯅꯤꯌꯣꯝ ꯆꯨꯝꯅ ꯑꯩꯈꯣꯏꯒꯤ ꯑꯁꯦꯡ ꯑꯁꯦꯡꯕ ꯌꯥꯎꯔꯒ ꯍꯥꯏꯕ ꯃꯌꯥꯝ ꯑꯃꯁꯨ ꯂꯩ ꯑꯗꯨ ꯅꯠꯇꯕ ꯑꯩꯈꯣꯏꯒꯤ ꯈꯤꯇꯪ ꯑꯩꯈꯣꯏꯒꯤ ꯄꯥꯎ ꯑꯣꯟꯅꯅ ꯄꯤꯕ ꯈꯣꯠꯄꯁꯨ ꯌꯥꯎꯗꯕ ꯅꯠꯇꯦ ꯌꯥꯝꯂꯛꯄꯅ ꯑꯗꯨꯒ ꯑꯩꯅ ꯈꯪꯕꯗ ꯃꯃꯤꯡ ꯆꯠꯄ ꯑꯩꯈꯣꯏꯒꯤ ꯅ꯭ꯌꯨꯁ ꯄꯦꯄꯔꯒꯨꯝꯕ ꯅ꯭ꯌꯨꯁ ꯆꯦꯅꯦꯜꯒꯨꯝꯕ ꯍꯥꯏꯔꯒꯗꯤ ꯑꯩꯈꯣꯏꯒꯤ ꯏꯟꯗ꯭ꯌꯥ ꯇꯨꯗꯦ ꯗ ꯍꯤꯟꯗꯨ ꯑꯗꯨꯒ ꯑꯦꯟ ꯗꯤ ꯇꯤ ꯚꯤ ꯑꯁꯤꯅꯆꯤꯡꯕꯅꯤ